ꯃꯌꯥꯝꯅ ꯊꯕꯛ ꯑꯃ ꯇꯧꯕ ꯑꯃꯁꯨꯡ ꯇꯧꯗꯕ ꯑꯩꯈꯣꯏꯒꯤ ꯈꯨꯠꯇ ꯂꯣꯏꯅ ꯂꯩ ꯑꯗꯨꯕꯨ ꯇꯧꯒꯅꯤ ꯍꯥꯏꯔꯕꯗꯤ ꯃꯌꯥꯝ ꯄꯨꯟꯅ ꯇꯧꯕꯅ ꯍꯦꯟꯅ ꯃꯥꯏ ꯄꯥꯛꯄꯒꯤ ꯂꯝꯕꯤꯗ ꯌꯥꯝꯅ ꯆꯥꯎꯅ ꯃꯇꯦꯡ ꯑꯣꯏ ꯃꯌꯥꯝꯅꯕꯨ ꯇꯧꯒꯦ ꯈꯜꯂꯕꯗ ꯉꯝꯗꯕ ꯀꯔꯤꯁꯨ ꯂꯩꯇꯦ ꯑꯗꯨꯕꯨ ꯋꯥꯈꯟ ꯑꯃꯠꯇ ꯑꯣꯏꯕꯒꯤ ꯑꯣꯏꯕꯗꯤ ꯑꯣꯏꯒꯗꯕꯅꯤ ꯋꯥꯈꯜ ꯃꯆꯣꯏ ꯃꯆꯣꯏ ꯇꯥꯔꯛꯂꯕꯗꯤ ꯇꯧꯒꯗꯧꯔꯤꯕ ꯋꯥꯈꯜ ꯊꯕꯛꯁꯤꯡ ꯑꯗꯨ ꯁꯛꯁꯦꯁ ꯑꯣꯏꯗꯕ ꯌꯥꯏ ꯑꯗꯨꯕꯨ ꯁꯛꯁꯦꯁ ꯑꯣꯏꯅꯅꯉꯥꯏꯒꯤꯗꯃꯛꯇ ꯋꯥꯈꯜ ꯄꯨꯟꯕ ꯑꯃ ꯆꯪꯉꯤ ꯄꯣꯖꯤꯇꯤꯞ ꯊꯤꯡꯀꯤꯡ ꯇꯧꯅꯕ ꯇꯧꯒꯗꯕꯅꯤ